ꯁ꯭ꯀꯨꯜꯒꯤ ꯃꯤꯐꯝꯁꯦ ꯁ꯭ꯋꯥꯏꯁꯨ ꯂꯩꯖꯕꯅꯤꯅ ꯁ꯭ꯀꯨꯜꯒꯤ ꯃꯤꯐꯝꯁꯦ ꯌꯥꯎꯖꯩ ꯑꯩꯈꯣꯏꯒꯤ ꯄꯦꯔꯦꯟꯁ ꯄꯦꯔꯦꯟꯁ ꯃꯤꯇꯤꯡꯒ ꯇꯧꯕꯗ ꯁꯔꯨꯛ ꯌꯥꯖꯩ ꯑꯗꯨ ꯄꯦꯔꯦꯟꯁ ꯃꯤꯇꯤꯡ ꯇꯧꯕꯗ ꯑꯩꯈꯣꯏꯒꯤ ꯏꯆꯥꯁꯤꯡꯅ ꯇꯧꯈꯤꯕ ꯈꯣꯠꯈꯤꯕ ꯃꯌꯥꯝꯁꯤꯡ ꯑꯗꯣ ꯑꯣꯖꯥꯁꯤꯡꯅ ꯑꯩꯈꯣꯏꯗ ꯐꯣꯡꯗꯣꯛꯄꯤꯔꯛꯄ ꯑꯗꯨꯃꯥꯏꯅ ꯑꯩꯈꯣꯏ ꯏꯃꯥꯟꯅꯕꯅ ꯍꯥꯏꯕꯤꯔꯛꯄ ꯑꯗꯒꯤ ꯏꯆꯥꯁꯤꯅ ꯇꯧꯒꯗꯕ ꯊꯕꯛꯇꯣ ꯁꯨꯃꯥꯏꯅ ꯇꯧꯍꯟꯕꯤꯌꯨ ꯁꯨꯃꯥꯏꯅ ꯁꯦꯝꯕꯤꯔꯛꯑꯣ ꯇꯥꯛꯄꯤꯔꯛꯑꯣꯅ ꯃꯈꯣꯏꯅ ꯍꯥꯏꯕꯤꯔꯛꯄꯗꯣ ꯌꯥꯝ ꯅꯨꯡꯉꯥꯏꯖꯩ ꯃꯤꯐꯝꯗꯤ ꯁꯨꯃꯥꯏꯅ ꯌꯥꯎꯖꯩ ꯄꯦꯔꯦꯟꯁ ꯃꯤꯇꯤꯡꯗ